ꯃꯅꯤꯄꯨꯔꯤ ꯂꯣꯟ ꯃꯅꯤꯄꯨꯔꯗ ꯂꯩꯔꯤꯕ ꯃꯤꯑꯣꯏ ꯑꯌꯥꯝꯕꯅ ꯉꯥꯡꯏ ꯃꯅꯤꯄꯨꯔꯗ ꯇꯥꯔꯤꯕ ꯈꯨꯜ ꯑꯌꯥꯝꯕꯒꯤ ꯃꯁꯥ ꯃꯁꯥꯒꯤ ꯂꯣꯟ ꯂꯩꯖꯔꯕꯁꯨ ꯃꯔꯨ ꯑꯣꯏꯅ ꯄꯥꯎ ꯐꯥꯎꯅꯕ ꯃꯇꯝꯗꯤ ꯃꯅꯤꯄꯨꯔꯤ ꯂꯣꯟ ꯉꯥꯡꯏ ꯂꯣꯟ ꯑꯁꯤ ꯏꯟꯗꯤꯌꯥꯒꯤ ꯅꯤꯄꯥꯜ ꯁꯨꯕ ꯁꯦꯗꯨꯜꯗ ꯆꯜꯂꯤ ꯂꯣꯟ ꯑꯁꯤ ꯑꯔꯤꯕ ꯂꯣꯟꯅꯤ ꯃꯥꯒꯤ ꯃꯌꯦꯛ ꯂꯩꯖꯩ ꯈꯨꯗꯝ ꯑꯣꯏꯟ ꯀꯣꯛ ꯁꯝ ꯂꯥꯏ ꯃꯤꯠ ꯃꯌꯦꯛꯁꯤꯡ ꯑꯁꯤ ꯍꯛꯆꯥꯡ ꯀꯌꯥꯠꯇ ꯌꯨꯝꯐꯝ ꯑꯣꯏꯔꯒ ꯁꯥꯒꯠꯄꯅꯤ ꯁꯦꯝꯒꯠꯄꯅꯤ ꯃꯌꯦꯛꯁꯤꯡ ꯑꯁꯤꯅ ꯃꯅꯤꯄꯨꯔꯤ ꯂꯣꯟ ꯁꯦꯝꯃꯤ ꯂꯣꯟ ꯑꯁꯤꯒꯤ ꯃꯁꯤꯡ ꯂꯣꯟ ꯂꯩ ꯈꯨꯗꯝ ꯑꯣꯏꯅ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯃꯥꯄꯜ ꯑꯃꯗ ꯐꯨꯟ ꯇꯔꯥ ꯍꯥꯏꯔꯒ ꯑꯁꯨꯃꯥꯏꯅ ꯂꯩ ꯂꯣꯟ ꯑꯁꯤ ꯃꯅꯤꯄꯨꯔꯗ ꯂꯩꯕ ꯃꯤ ꯑꯌꯥꯝꯕꯅ ꯉꯥꯡꯕ ꯃꯔꯝꯅ ꯃꯅꯤꯄꯨꯔꯗ ꯂꯣꯟ ꯑꯁꯤꯅ ꯈ꯭ꯋꯥꯏꯗꯒꯤ ꯆꯥꯎꯈꯠꯄ ꯂꯣꯟꯅꯤ